ꯇꯦꯛꯅꯣꯂꯣꯖꯤꯅ ꯊꯕꯛ ꯃꯈꯜ ꯀꯌꯥꯒꯤ ꯈꯨꯗꯣꯡ ꯆꯥꯕ ꯍꯥꯏꯗꯣꯛꯄꯗ ꯃꯇꯦꯡ ꯄꯥꯡꯈꯤꯕꯗꯤ ꯏ ꯀꯃ꯭ꯔꯁꯇ ꯊꯕꯛ ꯇꯧꯕꯒꯤ ꯆꯥꯡ ꯍꯦꯟꯒꯠꯍꯟꯕ ꯗꯤꯖꯤꯇꯦꯟ ꯃꯥꯔꯀꯦꯠꯇ ꯁꯥꯏꯕꯔ ꯁꯦꯀꯨꯔꯤꯇꯤꯗ ꯃꯥꯒꯤ ꯗꯇꯥ ꯑꯃꯗꯤ ꯁꯤꯁꯇꯦꯝꯁꯤꯡꯗꯨ ꯌꯥꯝꯅ ꯆꯥꯎꯅ ꯍꯦꯟꯒꯠꯍꯜꯂꯤ ꯔꯤꯃꯨꯠ ꯋꯥꯛꯀꯤ ꯃꯇꯦꯡꯅ ꯃꯐꯝ ꯑꯃꯗꯒꯤ ꯃꯐꯝ ꯑꯃꯗ ꯊꯕꯛ ꯇꯧꯕ ꯌꯥꯍꯜꯂꯤ ꯍꯧꯖꯤꯛ ꯃꯇꯝꯗ ꯃꯍꯩꯔꯣꯏꯁꯤꯡꯅ ꯇꯦꯛꯅꯤꯀꯦꯜ ꯗꯤꯒ꯭ꯔꯤ ꯇꯝꯕ ꯄꯥꯟꯅꯕꯗꯤ ꯀꯝꯄ꯭ꯌꯨꯇꯔ ꯁꯥꯏꯟꯁ ꯑꯁꯤꯅ ꯍꯧꯖꯤꯛ ꯃꯇꯝꯗ ꯍꯧꯖꯤꯛ ꯃꯇꯝꯗ ꯁꯤꯖꯤꯟꯅꯔꯤꯕ ꯃꯣꯕꯥꯏꯜ ꯐꯣꯟꯁꯤ ꯀꯝꯄ꯭ꯌꯨꯇꯔ ꯁꯣꯐꯋꯥꯌꯔ ꯑꯜꯒꯣꯔꯤꯗꯝ ꯗꯇꯥ ꯏꯁꯇ꯭ꯔꯛꯆ꯭ꯔ ꯄ꯭ꯔꯣꯒ꯭ꯔꯥꯝꯃꯤꯡ ꯂꯦꯡꯒ꯭ꯋꯦꯁ ꯍꯥꯏꯔꯤꯕꯁꯤꯡ ꯑꯁꯤ ꯆꯥꯎꯈꯠꯍꯜꯂꯤ ꯏꯝꯐꯣꯔꯃꯦꯁꯟ ꯇꯦꯛꯅꯣꯂꯣꯖꯤꯅ ꯀꯝꯄ꯭ꯌꯨꯇꯔ ꯁꯤꯁꯇꯦꯝ ꯅꯦꯠꯋꯥꯛ ꯗꯇꯥ ꯕꯦꯖ ꯑꯁꯤꯒꯤ ꯃꯅꯨꯡ ꯆꯟꯕꯁꯤꯡ ꯑꯁꯤ ꯃꯊꯧ ꯇꯧꯍꯜꯂꯤ ꯏꯟꯖꯤꯅꯤꯌꯥꯔꯤꯡ ꯑꯦꯂꯦꯛꯇ꯭ꯔꯤꯀꯦꯜ ꯑꯃꯗꯤ ꯃꯦꯀꯥꯅꯤꯀꯦꯜ ꯏꯟꯖꯤꯅꯤꯌꯥꯔꯤꯡꯁꯤꯡꯅ ꯃꯥꯒꯤ ꯀꯦꯔꯤꯌꯔ ꯁꯦꯝꯕꯗ ꯑꯣꯄꯣꯔꯆꯨꯅꯤꯇꯤꯁ ꯃꯌꯥꯝ ꯀꯥꯟꯅꯕ ꯄꯤꯔꯤ